ꯍꯦꯜꯂꯣ ꯁꯤ ꯏꯃꯥ ꯔꯦꯁꯇꯨꯔꯦꯟ ꯑꯣꯏꯕꯤꯔꯕ꯭ꯔꯥ ꯑꯩꯅ ꯄꯣꯠ ꯈꯔ ꯑꯗꯨꯗꯒꯤ ꯑꯣꯔꯗꯔ ꯇꯧꯖꯕꯅꯦ ꯑꯗꯨꯒ ꯗꯦꯂꯤꯚꯔꯤ ꯕꯣꯏꯗꯨꯅ ꯑꯗꯨꯝ ꯊꯤꯟꯖꯜꯂꯝꯃꯒ ꯄꯣꯠꯇꯣ ꯑꯗꯨꯝ ꯆꯠꯈ꯭ꯔꯦ ꯄꯣꯠꯇꯣ ꯑꯩꯅ ꯍꯥꯡꯉꯒ ꯌꯦꯡꯕ ꯃꯇꯝꯗ ꯑꯩꯈꯣꯏꯒꯤ ꯆꯖꯤꯛ ꯑꯣꯏꯕꯣꯏ ꯀꯔꯤꯑꯣꯏ ꯇꯧꯋꯦ ꯑꯩꯅ ꯆꯦꯟꯖꯈꯤꯕ ꯄꯣꯠꯁꯤꯡꯗꯨꯗꯤ ꯕ꯭ꯔꯤꯌꯥꯅꯤꯅꯦ ꯃꯣꯃꯣꯅꯦ ꯐ꯭ꯔꯥꯏ ꯔꯥꯏꯁꯅꯦ ꯑꯗꯨꯒ ꯑꯩꯈꯣꯏꯒꯤ ꯁꯃꯣꯁꯥ ꯈꯔꯒ ꯆꯦꯟꯖꯕꯅꯦ ꯑꯗꯨ ꯑꯩꯅ ꯄꯣꯠꯁꯤ ꯌꯦꯡꯕ ꯃꯇꯝꯗ ꯄꯣꯠꯇꯨ ꯑꯩꯈꯣꯏꯒꯤ ꯆꯖꯤꯛ ꯇꯥꯕꯗꯧꯅ ꯉꯔꯥꯡꯒꯤ ꯑꯔꯦꯝ ꯑꯄꯥ ꯍꯥꯏꯇꯥꯔꯦ ꯑꯗꯨꯒꯨꯝꯕ ꯃꯅꯝꯁꯨ ꯈꯤꯇꯪ ꯆꯥꯜꯂꯦ ꯁꯃꯣꯁꯥꯒꯤ ꯑꯂꯨꯗꯨꯁꯨ ꯃꯅꯝ ꯆꯦꯜꯂꯦ ꯑꯗꯣ ꯑꯩꯅ ꯄꯣꯠꯇꯨ ꯑꯩꯅ ꯍꯥꯏꯗꯤ ꯈꯤꯇꯪ ꯀ꯭ꯋꯥꯂꯤꯇꯤ ꯃꯦꯟꯇꯦꯟ ꯇꯧꯔꯒ ꯄꯣꯠꯇꯨ ꯄꯤꯕꯤꯔꯒꯗꯤ ꯐꯅꯤꯑꯅ ꯈꯟꯖꯩ ꯑꯗꯨꯒ ꯀꯩꯅꯣ ꯑꯩꯈꯣꯏꯒꯤ ꯄꯣꯠꯁꯦ ꯍꯧꯖꯤꯛꯀꯤ ꯕ꯭ꯔꯤꯌꯥꯅꯤꯒꯤ ꯄꯣꯠꯁꯤꯁꯨ ꯆꯦꯡꯁꯤꯁꯨ ꯆꯖꯤꯛ ꯇꯥꯕꯗꯧꯅ ꯇꯧꯏ ꯆꯠꯇꯅꯤꯗꯨꯁꯨ ꯃꯅꯝ ꯁꯦꯡꯅ ꯍꯥꯏꯔꯕꯗ ꯆꯠꯇꯅꯤꯗꯨꯁꯨ ꯃꯅꯝ ꯅꯝꯊꯤꯔꯦ ꯅꯣꯏꯒꯤ ꯑꯗꯨꯝ ꯑꯩꯅ ꯁꯤ ꯀꯩꯅꯣ ꯇꯧꯖꯩ ꯀꯝꯄ꯭ꯂꯦꯟ ꯇꯧꯖꯔꯛꯏꯁꯤ ꯅꯣꯏꯒꯤ ꯀꯁꯇꯃꯔꯁꯨ ꯃꯥꯡꯒꯅꯤ ꯃꯇꯨꯡ ꯇꯥꯕꯗꯁꯨ ꯑꯗꯣ ꯑꯩ ꯆꯦꯟꯈꯤꯕꯒꯤ ꯌꯥꯔꯒꯗꯤ ꯑꯩ ꯄꯩꯁꯥꯗꯣ ꯔꯤꯐꯟ ꯇꯧꯕꯤꯔꯛꯑꯣ ꯑꯩ ꯀꯩꯅꯣ ꯔꯤꯐꯔꯦꯟꯁ ꯅꯝꯕꯔꯗꯣ ꯑꯩ ꯍꯥꯏꯖꯔꯛꯀꯦ ꯑꯩ ꯔꯤꯐ꯭ꯔꯦꯟꯁ ꯅꯝꯕꯔꯗꯣ ꯅꯣꯠ ꯇꯧꯕꯤꯌꯨ ꯑꯦꯟ ꯑꯦꯝ ꯄꯤ ꯑꯥꯔ ꯁꯤꯛꯁ ꯅꯤꯏꯟ ꯐꯥꯏꯚ ꯇꯨ ꯖꯦꯔꯣ ꯋꯥꯟꯅꯤ ꯑꯩꯒꯤ ꯔꯤꯐꯔꯦꯟꯁ ꯅꯝꯕꯔꯗꯣ ꯑꯗꯣ ꯑꯩꯒꯤ ꯀꯩꯅꯣꯗꯣ ꯌꯥꯔꯒꯗꯤ ꯑꯝꯇꯪ ꯔꯤꯇꯔꯟ ꯇꯧꯕꯤꯔꯛꯎ ꯀ꯭ꯋꯥꯂꯤꯇꯤ ꯃꯦꯟꯇꯦꯟ ꯇꯧꯅꯕ ꯍꯣꯠꯅꯕꯤꯌꯨ ꯔꯦꯁꯇꯨꯔꯦꯟꯗꯨ ꯌꯥꯔꯒꯗꯤ